ꯑꯥ ꯑꯥꯎ ꯃꯥꯅꯦ ꯃꯥꯅꯦ

ꯌꯥꯒꯅꯤ ꯍꯥꯏꯕꯤꯌꯨ ꯍꯥꯏꯕꯤꯌꯨ ꯁꯨꯃꯥꯡ ꯂꯤꯂꯥ ꯍꯥꯏꯕꯁꯤ ꯌꯥꯝꯅ ꯅꯨꯡꯉꯥꯏꯕ ꯂꯤꯂꯥꯅꯤ ꯅꯨꯄꯤꯈꯛꯅ ꯁꯥꯟꯅꯕ ꯂꯤꯂꯥ ꯑꯗꯒꯤ ꯅꯨꯄꯥꯅ ꯈꯛꯅ ꯁꯥꯟꯅꯕ ꯂꯤꯂꯥ ꯅꯨꯄꯤ ꯅꯨꯄꯥ ꯄꯨꯜꯂꯒ ꯁꯥꯟꯅꯕ ꯂꯤꯂꯥ ꯂꯩ ꯑꯗꯨꯒ ꯑꯩꯈꯣꯏꯅ ꯌꯥꯝꯅ ꯅꯨꯡꯉꯥꯏꯕ ꯂꯤꯂꯥ ꯍꯥꯏꯔꯒꯗꯤ ꯅꯨꯄꯥꯈꯛꯅ ꯁꯥꯟꯅꯕ ꯂꯤꯂꯥꯁꯤ ꯌꯥꯝꯅ ꯅꯨꯡꯉꯥꯏꯕ ꯂꯤꯂꯥ ꯑꯃꯅꯤ ꯑꯗꯨꯅ ꯂꯤꯂꯥ ꯑꯁꯤ ꯑꯩꯈꯣꯏꯅ ꯃꯅꯤꯄꯨꯔꯒꯤ ꯃꯐꯝ ꯑꯌꯥꯝꯕꯅ ꯂꯣꯏꯅ ꯁꯥꯟꯅꯩ ꯑꯗꯨꯕꯨ ꯑꯩꯈꯣꯏ ꯆꯨꯔꯆꯥꯟꯄꯨꯔ ꯁꯥꯟꯅꯒꯗꯣꯏꯕ ꯂꯤꯂꯥ ꯁꯤꯡ ꯂꯩ ꯑꯗꯨꯒ ꯑꯇꯣꯞ ꯑꯇꯣꯞꯄ ꯗꯤꯁꯇ꯭ꯔꯤꯛꯇ ꯁꯥꯟꯅꯕ ꯂꯤꯂꯥꯁꯤꯡ ꯂꯩ ꯑꯗꯨꯅ ꯂꯤꯂꯥꯁꯤ ꯃꯇꯧ ꯀꯔꯝꯅ ꯀꯔꯥꯏ ꯀꯔꯥꯏ ꯖꯒꯥꯗ ꯇꯧꯒꯦ ꯍꯥꯏꯅ ꯍꯥꯏꯕ ꯇꯥꯔꯒꯗꯤ ꯑꯩꯈꯣꯏꯒꯤ ꯁ꯭ꯀꯨꯜꯒꯤ ꯇꯤꯆꯔꯁ ꯗꯦꯒꯨꯝꯕ ꯑꯗꯒꯤ ꯀ꯭ꯂꯕ ꯑꯝꯒꯤ ꯐꯥꯎꯟꯗꯦꯁꯟꯒꯨꯝꯕ ꯑꯗꯒꯤ ꯂꯩꯀꯥꯏ ꯑꯃꯒꯤ ꯅꯍꯥꯔꯣꯜꯁꯤꯡꯅ ꯁꯤꯟꯕ ꯂꯤꯂꯥꯒꯨꯝꯕ ꯑꯗꯒꯤ ꯃꯩꯔꯥ ꯄꯥꯏꯕꯤꯁꯤꯡꯅ ꯁꯤꯟꯕ ꯂꯤꯂꯥꯒꯨꯝꯕ ꯑꯗꯒꯤ ꯀꯩꯁꯨ ꯑꯀꯥꯏꯕ ꯂꯩꯇꯦ ꯊꯦꯇꯔꯁꯤꯡꯗ ꯑꯗꯨꯝ ꯄꯥꯡꯊꯣꯛꯏ ꯀꯃꯨꯅꯤꯇꯤ ꯍꯣꯜꯒꯨꯝꯕꯗ ꯑꯗꯨꯝ ꯄꯥꯡꯊꯣꯛꯏ ꯂꯤꯂꯥ ꯑꯁꯤ ꯀꯩꯁꯨ ꯑꯀꯥꯏꯕ ꯂꯩꯇꯦ ꯌꯥꯝꯅ ꯅꯨꯡꯉꯥꯏꯕ ꯂꯤꯂꯥꯅꯤ ꯅꯨꯄꯤ ꯅꯨꯄꯥ ꯁꯥꯟꯅꯕ ꯂꯤꯂꯥ ꯑꯗꯒꯤ ꯅꯨꯄꯥ ꯁꯥꯟꯅꯕ ꯅꯨꯄꯥꯈꯛꯅ ꯁꯥꯟꯅꯕ ꯂꯤꯂꯥ ꯌꯥꯝꯅ ꯃꯑꯣꯡ ꯃꯑꯣꯡꯒꯤ ꯗꯤꯖꯥꯏꯟ ꯗꯤꯖꯥꯏꯟꯒꯤ ꯑꯣꯏꯕ ꯑꯗꯒꯤ ꯃꯁꯥꯒꯤ ꯁꯦꯄꯔꯦꯠ ꯁꯦꯄꯥꯔꯦꯠꯀꯤ ꯑꯣꯏꯕ ꯂꯤꯂꯥ ꯌꯥꯝꯅ ꯃꯈꯟ ꯃꯈꯟꯒꯤ ꯂꯩꯕ ꯂꯩ ꯂꯤꯂꯥ ꯑꯁꯤ ꯅꯨꯄꯤꯒꯤ ꯅꯨꯄꯤ ꯌꯥꯎꯔꯁꯨ ꯀꯩꯁꯨ ꯑꯀꯥꯏꯕ ꯂꯩꯇꯦ ꯅꯨꯄꯥ ꯈꯛꯅ ꯁꯥꯟꯅꯔꯁꯨ ꯀꯩꯁꯨ ꯀꯥꯏꯕ ꯂꯩꯇꯦ ꯍꯦꯟꯅ ꯅꯨꯡꯉꯥꯏꯕꯗꯤ ꯅꯨꯄꯥꯈꯛꯅ ꯁꯥꯟꯅꯕ ꯂꯤꯂꯥꯅ ꯍꯦꯟꯅ ꯅꯨꯡꯉꯥꯏꯕ ꯂꯤꯂꯥ ꯍꯥꯏꯕꯗꯨꯗꯤ ꯑꯣꯏ ꯑꯣ ꯃꯥꯅꯦ ꯃꯥꯅꯦ ꯂꯩ ꯂꯩ ꯂꯩ ꯑꯗꯨꯝ ꯑꯇꯣꯞꯄ ꯗꯤꯁꯇ꯭ꯔꯤꯛꯇꯁꯨ ꯑꯗꯨꯝ ꯁꯥꯟꯅꯩ ꯑꯥ ꯏꯝꯐꯥꯜꯗ ꯊꯧꯕꯥꯜꯗ ꯑꯗꯒꯤ ꯆꯥꯟꯗꯦꯜ ꯇꯦꯛꯅꯧꯄꯜ ꯑꯗꯨꯝ ꯂꯣꯏꯅ ꯁꯥꯟꯅꯩ ꯆꯨꯔꯆꯥꯟꯄꯨꯔ ꯑꯩꯈꯣꯏ ꯆꯨꯔꯆꯥꯟꯄꯨꯔꯗꯁꯨ ꯑꯗꯨꯝ ꯁꯥꯟꯅꯩ ꯂꯣꯏꯅ ꯑꯩꯈꯣꯏꯒꯤ ꯃꯅꯤꯄꯨꯔꯒꯤ ꯑꯣꯏꯅꯕ ꯗꯤꯁꯇ꯭ꯔꯤꯛꯇ ꯑꯌꯥꯝꯕꯅ ꯍꯥꯏꯗꯤ ꯁꯨꯃꯥꯡ ꯂꯤꯂꯥꯒꯤ ꯀꯔꯤꯁꯤ ꯄ꯭ꯂꯦꯠꯐꯣꯝꯁꯤ ꯑꯗꯨꯝ ꯂꯣꯏꯅ ꯁꯛꯈꯪꯅꯔꯕ ꯑꯣꯏꯕ ꯄꯣꯠ ꯉꯥꯛꯇꯅꯤ ꯑꯗꯨꯅ ꯂꯣꯏꯅꯃꯛ ꯑꯗꯨꯝ ꯁꯥꯟꯅꯅꯤ ꯑꯗꯨꯒ ꯂꯣꯏꯅꯃꯛ ꯌꯦꯡꯕ ꯅꯨꯡꯉꯥꯏꯅꯤ ꯑꯗꯒꯤ ꯂꯣꯏꯃꯛꯀꯤ ꯑꯣꯜ ꯑꯦꯚ꯭ꯔꯤꯊꯤꯡ ꯌꯥꯕ ꯂꯤꯂꯥ ꯃꯈꯜ ꯑꯃꯈꯛꯅꯤ ꯌꯥꯝꯅ ꯅꯨꯡꯉꯥꯏꯕ ꯂꯤꯂꯥꯅꯤ ꯍꯣꯏ ꯐꯔꯦ ꯐꯔꯦ ꯐꯔꯦ ꯊꯦꯡꯛ ꯌꯨ ꯑꯣꯜ